ꯑꯣ ꯍꯣꯏ ꯍꯣꯏ ꯑꯥ ꯑꯣ ꯁꯥꯔꯕꯤꯁꯤꯡ ꯀꯩꯀꯩ ꯇꯧꯕꯒꯤ ꯑꯗꯨꯝ ꯅꯠꯇ꯭ꯔꯣ ꯑꯣ ꯑꯩꯈꯣꯏꯁꯨ ꯑꯗꯨꯒꯤꯗꯣ ꯈꯨꯗꯣꯡꯆꯥꯕꯁꯤ ꯑꯗꯨꯝ ꯂꯩ ꯑꯗꯨ ꯑꯗꯨꯝ ꯁꯦꯝꯕ ꯌꯥꯒꯅꯤ ꯀꯩꯀꯩꯗ ꯌꯥꯗꯕ ꯌꯥꯎꯒꯦ ꯑꯥ ꯑꯥ ꯑꯣ ꯌꯥꯏꯌꯦ ꯌꯥꯏꯌꯦ ꯀꯔꯤ ꯁꯥꯏꯀꯜ ꯑꯣꯏꯔꯤꯒꯦ ꯀꯦꯞꯇꯦꯜ ꯑꯣꯏꯗꯣꯏꯔ ꯀꯔꯝꯕ ꯑꯣꯏꯗꯣꯏꯅꯣ ꯑꯣ ꯍꯣꯏ ꯌꯥꯅꯤ ꯌꯥꯅꯤ ꯑꯗꯨꯝ ꯁꯥꯔꯕꯤꯁꯤꯡ ꯇꯧꯁꯦ ꯑꯗꯨꯝ ꯑꯦꯅꯤ ꯃꯇꯝ ꯑꯃꯗ ꯑꯗꯨꯝ ꯍꯥꯏꯕꯤꯔꯛꯑꯣ ꯑꯗꯨꯝ ꯑꯩꯈꯣꯏ ꯑꯗꯨꯝ ꯃꯤꯗꯣ ꯑꯗꯨꯝ ꯃꯣꯏꯒꯤ ꯁꯦꯝꯕꯒꯤ ꯁꯥꯏꯀꯟ ꯁꯥꯔꯕꯤꯁꯤꯡ ꯇꯧꯕꯒꯤ ꯃꯤ ꯁꯦꯝꯕꯒꯤꯗꯣ ꯑꯗꯨꯝ ꯑꯩꯈꯣꯏ ꯔꯦꯗꯤꯗ ꯊꯝꯃꯝꯃꯒꯦ ꯑꯣ ꯑꯣ ꯑꯣ ꯑꯗꯨ ꯑꯣꯏꯕ ꯇꯥꯔꯒꯗꯤ ꯃꯊꯪꯒꯤ ꯁꯦꯝꯕꯗ ꯀꯔꯤ ꯄꯣꯕ꯭ꯂꯦꯝ ꯂꯩꯒꯦ ꯍꯥꯏꯕꯗꯨ ꯌꯦꯡꯉꯁꯦ ꯃꯣꯏ ꯀꯝꯄꯅꯤꯗꯒꯤ ꯀꯩꯗꯧꯔꯤꯕ꯭ꯔꯥ ꯍꯥꯏꯕꯗꯨ ꯑꯩꯈꯣꯏꯒꯤ ꯁꯥꯏꯀꯜꯁꯤ ꯑꯩꯈꯣꯏꯗꯤ ꯌꯥꯝ ꯄꯣꯄꯨꯂꯔ ꯑꯣꯏꯅ ꯑꯩꯈꯣꯏꯁꯤ ꯁꯥꯏꯀꯟ ꯌꯣꯟꯐꯝꯁꯤꯗꯤ ꯐꯖꯅ ꯌꯣꯟꯕꯅꯦꯕ ꯑꯩꯈꯣꯏꯒꯤ ꯗꯨꯀꯥꯟꯁꯤꯗꯤ ꯑꯗꯨꯕꯨ ꯑꯗꯨꯕꯨ ꯁꯥꯏꯀꯜꯒꯤꯁꯤ ꯁꯨꯃꯥꯏꯅ ꯑꯗꯨꯝ ꯄ꯭ꯔꯣꯕ꯭ꯂꯦꯝꯕꯨꯗꯤ ꯊꯣꯛꯏ ꯑꯗꯨꯝ ꯇꯩꯁꯤ ꯁꯥꯔꯕꯤꯁꯤꯡ ꯇꯧꯁꯤ ꯌꯥꯅꯤ

ꯍꯣꯏ ꯌꯥꯏꯌꯦ ꯌꯥꯏꯌꯦ ꯑꯩꯈꯣꯏ ꯗꯨꯀꯥꯟꯗꯁꯨ ꯑꯗꯨꯝ ꯁꯥꯏꯀꯟ ꯌꯣꯟꯐꯝ ꯑꯩꯈꯣꯏꯒꯤ ꯗꯨꯀꯥꯟꯁꯤꯗꯁꯨ ꯑꯗꯨꯝ ꯂꯩ ꯑꯗꯨꯝ ꯁꯥꯔꯕꯤꯁꯤꯡ ꯇꯧꯐꯝ ꯑꯗꯨꯝ ꯁꯦꯝꯃꯁꯦ ꯑꯗꯣ ꯑꯗꯨꯝ ꯂꯥꯛꯄꯤꯔꯣ ꯁꯦꯝꯒꯗꯕ ꯃꯇꯝꯗꯨꯗ ꯑꯣ ꯑꯗꯣ ꯍꯌꯦꯡ ꯑꯣꯏꯅ ꯑꯩꯈꯣꯏꯒꯤ ꯗꯨꯀꯥꯟ ꯍꯥꯡꯕ ꯇꯥꯏꯃꯤꯡꯗꯨꯗ ꯑꯣꯏꯅ ꯂꯥꯛꯄꯤꯔꯣꯅꯦ ꯍꯌꯦꯡ ꯄꯨꯡ ꯇꯔꯥꯗꯒꯤ ꯑꯗꯨꯝ ꯑꯣ ꯐꯔꯦ ꯐꯔꯦ